ꯍꯧꯖꯤꯛꯁꯦ ꯍꯥꯟꯅꯒꯤ ꯑꯏꯪ ꯑꯁꯥꯒ ꯌꯥꯝ ꯊꯤꯅ ꯌꯥꯝ ꯊꯤꯅ ꯈꯦꯠꯅꯔꯦ ꯍꯥꯏꯕꯗꯤ ꯀꯔꯝ ꯍꯥꯏꯅ ꯈꯦꯠꯅꯔꯛꯀꯦ ꯍꯥꯏꯕ ꯃꯇꯝꯁꯤꯗ ꯀꯩꯇꯧꯒꯦꯗ ꯑꯩꯈꯣꯏꯅ ꯒ꯭ꯂꯣꯕꯦꯜ ꯋꯥꯔꯃꯤꯡꯁꯦ ꯂꯥꯛꯄꯗꯒꯤ ꯍꯥꯏꯗꯤ ꯑꯩꯈꯣꯏꯒꯤ ꯎ ꯋꯥ ꯎ ꯋꯥ ꯀꯛꯊꯠꯄ ꯈꯣꯠꯇꯣꯛꯄꯁꯨ ꯃꯌꯥꯝ ꯇꯧꯔꯛꯄꯁꯤꯗꯒꯤ ꯑꯩꯈꯣꯏꯒꯤ ꯀꯥꯔꯕꯣꯟ ꯗꯥꯏꯑꯣꯛꯁꯥꯏꯗꯀꯤ ꯆꯥꯡꯁꯦ ꯃꯌꯥꯝ ꯍꯦꯟꯒꯠꯂꯛꯄꯅ ꯒ꯭ꯂꯣꯕꯦꯜ ꯋꯥꯔꯃꯤꯡ ꯂꯥꯛꯑꯦꯕ ꯑꯁꯤꯅ ꯑꯩꯈꯣꯏꯗ ꯈꯨꯗꯣꯡ ꯆꯥꯗꯕ ꯀꯌꯥ ꯃꯔꯨꯝ ꯑꯃ ꯃꯥꯏꯑꯣꯛꯅꯔꯦꯕꯀꯣ ꯍꯥꯏꯕꯗꯤ

ꯑꯩꯈꯣꯏꯅ ꯍꯥꯏꯗꯤ ꯎ ꯋꯥ ꯎ ꯋꯥꯁꯦ ꯌꯥꯝꯅ ꯌꯥꯟꯊꯠꯂꯛꯄꯗꯒꯤ ꯀꯩꯇꯧꯒꯦꯗ ꯏꯁꯤꯡ ꯏꯆꯥꯎꯒꯤ ꯐꯤꯕꯝꯁꯦ ꯃꯁꯤꯡ ꯌꯥꯝ ꯍꯦꯟꯒꯠꯂꯛꯑꯦ ꯏꯁꯤꯡ ꯏꯆꯥꯎꯁꯤ ꯌꯥꯝ ꯍꯦꯟꯒꯠꯂꯦ ꯑꯗꯨꯒ ꯑꯃꯨꯛ ꯑꯩꯈꯣꯏꯒꯤ ꯆꯤꯡꯒꯤ ꯃꯐꯝ ꯀꯌꯥꯗꯅ ꯑꯃꯨꯛ ꯉꯁꯥꯏꯒꯤ ꯂꯦꯟ ꯁ꯭ꯂꯥꯏꯗ ꯊꯣꯛꯄꯒꯤ ꯄꯥꯎꯁꯦ ꯑꯗꯨꯝ ꯇꯥꯏꯀꯣ ꯍꯥꯏꯕꯗꯤ ꯏꯁꯝ ꯁꯝꯅ ꯍꯥꯏꯔꯕꯗ ꯏꯟꯁꯤꯗꯦꯟ ꯑꯃ ꯑꯣꯏꯅ ꯑꯩꯈꯣꯏꯒꯤ ꯃꯣꯔꯦꯗꯒ ꯊꯣꯛꯈꯤꯕꯀꯣ ꯁꯤꯗ ꯑꯩꯈꯣꯏꯒꯤ ꯍꯥꯏꯗꯤ ꯃꯤ ꯀꯌꯥ ꯑꯃꯁꯨ ꯑꯁꯣꯛ ꯑꯄꯟ ꯅꯪꯈꯤ ꯁꯨꯃꯥꯏꯅ ꯈꯨꯗꯣꯡ ꯆꯥꯗꯕ ꯀꯌꯥ ꯑꯃ ꯊꯦꯡꯅꯩ ꯍꯥꯏꯕꯗꯤ ꯉꯁꯥꯏꯒꯤ ꯎ ꯋꯥ ꯌꯥꯟꯊꯠꯄ ꯈꯣꯠꯂꯛ ꯌꯥꯟꯊꯠꯄ ꯇꯧꯕ ꯁꯨꯃꯥꯏꯅ ꯍꯥꯏꯗꯤ ꯑꯩꯈꯣꯏꯒꯤ ꯒ꯭ꯂꯣꯕꯦꯜ ꯋꯥꯔꯃꯤꯡꯁꯦ ꯊꯣꯛꯍꯟꯕꯗꯒꯤꯀꯣ ꯑꯗꯨꯅ ꯁꯤꯒꯨꯝꯕꯁꯦ ꯑꯩꯈꯣꯏꯅ ꯃꯇꯨꯡꯗ ꯎ ꯋꯥ ꯌꯥꯟꯊꯠꯄ ꯈꯣꯇꯣꯛꯄꯁꯦ ꯇꯧꯗꯅꯕ ꯍꯥꯏꯖꯔꯤ